ꯑꯩꯈꯣꯏꯒꯤ ꯁꯣꯁꯥꯏꯇꯤ ꯑꯁꯤ ꯁꯦꯝꯃꯛꯄꯗꯒꯤ ꯂꯩꯔꯛꯂꯕ ꯑꯥꯔꯠꯐꯣꯝ ꯑꯃ ꯑꯣꯏꯔꯝꯃꯤ ꯃꯁꯤꯒꯤ ꯃꯅꯨꯡꯗ ꯑꯩꯈꯣꯏꯅ ꯇꯝꯂꯤꯕꯁꯦ ꯂꯩꯕꯥꯛ ꯑꯁꯤꯒꯤ ꯑꯦꯠꯃꯤꯅꯤꯁꯇ꯭ꯔꯦꯁꯟ ꯂꯩꯉꯥꯛꯂꯣꯟ ꯑꯗꯒꯤꯗꯤ ꯁꯦꯟꯃꯤꯠꯂꯣꯟ ꯁꯦꯟꯃꯤꯠꯂꯣꯟ ꯃꯤꯟꯁ ꯏꯀꯣꯅꯣꯃꯤ ꯀꯣ ꯁꯦꯟꯃꯤꯠꯂꯣꯟ ꯇꯝꯃꯤ ꯑꯗꯒꯤꯗꯤ ꯑꯩꯈꯣꯏꯒꯤ ꯃꯦꯔꯤꯇꯦꯜ ꯔꯤꯂꯦꯁꯟꯁꯤꯄ ꯇꯝꯃꯤ ꯊꯥꯡ ꯇꯥ ꯍꯥꯏꯔꯤꯕ ꯑꯥꯔꯠꯐꯣꯝ ꯑꯁꯤꯗ ꯑꯩꯈꯣꯏꯅ ꯐꯤꯖꯤꯀꯦꯜ ꯈꯛ ꯀꯟꯕ ꯅꯠꯇꯅ ꯐꯤꯖꯤꯀꯦꯜ ꯐꯤꯖꯤꯀꯦꯜꯂꯤ ꯈꯛ ꯄ꯭ꯔꯦꯛꯇꯤꯁ ꯇꯧꯕ ꯅꯠꯇꯅ ꯃꯦꯟꯇꯦꯜꯂꯤ ꯑꯩꯈꯣꯏꯅꯒ ꯃꯤ ꯑꯃ ꯑꯣꯏꯅ ꯍꯤꯡꯕ ꯃꯇꯝꯗ ꯁꯣꯁꯥꯏꯇꯤ ꯑꯃ ꯗꯦꯚꯦꯂꯞ ꯑꯃ ꯇꯧꯕ ꯃꯇꯝꯗ ꯀꯔꯝ ꯍꯥꯏꯅ ꯗꯦꯚꯦꯂꯞ ꯇꯧꯒꯗꯒꯦ ꯃꯤ ꯑꯃ ꯑꯣꯏꯅ ꯍꯤꯡꯕ ꯃꯇꯝꯗ ꯐꯤꯖꯤꯀꯦꯜꯂꯤ ꯈꯛ ꯀꯟꯕꯅ ꯌꯥꯕ꯭ꯔꯥ ꯃꯦꯟꯇꯦꯜꯂꯤꯅ ꯀꯃꯥꯏꯅ ꯄ꯭ꯔꯤꯄꯦꯌꯥꯔ ꯇꯧꯒꯗꯒꯦ ꯄꯩꯁꯥ ꯇꯥꯟꯕꯅ ꯀꯃꯥꯏꯅ ꯇꯥꯟꯒꯥꯗꯒꯦ ꯂꯩꯕꯥꯛ ꯉꯥꯛꯄꯅ ꯀꯃꯥꯏꯅ ꯉꯥꯛꯀꯥꯗꯒꯦ ꯍꯥꯏꯔꯤꯕ

ꯍꯧꯖꯤꯛꯇꯤ ꯊꯥꯡ ꯇꯥ ꯍꯥꯏꯔꯤꯕ ꯃꯥꯔꯁꯤꯌꯦꯜ ꯑꯥꯔꯠꯐꯣꯝ ꯑꯁꯦ ꯃꯅꯤꯄꯨꯔꯤ ꯕꯣꯠꯅ ꯁꯦꯝꯕ ꯁꯤꯂꯦꯕꯁꯇ ꯁꯞꯖꯦꯛ ꯑꯣꯞꯁꯅꯦꯜ ꯄꯦꯄꯔ ꯑꯣꯏꯅ ꯌꯥꯎꯔꯦ ꯀ꯭ꯂꯥꯁ ꯅꯥꯏꯟꯗꯒꯤꯅ ꯀ꯭ꯂꯥꯁ ꯇ꯭ꯋꯦꯜꯐ ꯐꯥꯎꯕ ꯍꯥꯏꯌꯔ ꯁꯦꯀꯦꯟꯗꯔꯤ ꯂꯦꯚꯦꯜꯐꯥꯎ ꯇꯝꯃꯦ ꯃꯗꯨꯗꯒꯤ ꯑꯃꯨꯛ ꯍꯥꯏꯌꯔ ꯏꯗꯨꯀꯦꯁꯟꯗ ꯒ꯭ꯔꯦꯖ꯭ꯌꯨꯑꯦꯁꯟ ꯂꯦꯚꯦꯜ ꯑꯗꯒꯤꯗꯤ ꯃꯥꯁꯇꯔꯁ ꯐꯥꯎꯕ ꯇꯧꯕ ꯌꯥꯎꯅꯔꯦ ꯒ꯭ꯔꯦꯖ꯭ꯌꯨꯑꯦꯁꯟ ꯂꯦꯚꯦꯜꯗ ꯆꯍꯤ ꯑꯍꯨꯝ ꯇꯝꯃꯒ ꯃꯥꯁꯇꯔꯁ ꯐꯥꯎꯕ ꯇꯝꯕ ꯌꯥꯎꯅꯔꯦ ꯑꯗꯒꯤ ꯑꯗꯨꯒꯤ ꯑꯗꯨꯒꯤ ꯃꯊꯛꯇ ꯄꯤ ꯍꯩꯆ ꯗꯤ ꯇꯧꯕ ꯐꯥꯎꯕ ꯌꯥꯎꯅꯔꯦ ꯑꯗꯨꯅ ꯍꯥꯏꯔꯤꯕ ꯃꯥꯔꯁꯤꯌꯦꯜ ꯑꯥꯔꯠꯐꯣꯝ ꯑꯁꯤꯗ ꯑꯩꯈꯣꯏꯅ ꯄ꯭ꯔꯦꯛꯇꯤꯁ ꯇꯧꯔꯤꯕ ꯑꯁꯦ ꯊꯥꯡ ꯂꯩꯇꯦꯡ ꯍꯥꯏꯕ ꯇꯥ ꯈꯧꯁꯥꯕ ꯃꯄꯤ ꯆꯩꯔꯣꯟ ꯆꯠꯄ ꯆꯩ ꯍꯥꯏꯕ ꯑꯗꯒꯤꯗꯤ ꯊꯥꯡ ꯌꯥꯟꯅꯕ ꯑꯗꯒꯤꯗꯤ ꯑꯩꯈꯣꯏꯒꯤ ꯀꯣꯝꯕꯦꯠ ꯏꯁꯇꯥꯏꯜ ꯑꯩꯈꯣꯏꯒꯤ ꯃꯤ ꯑꯍꯨꯝ ꯃꯔꯤ ꯐꯨꯟꯅꯕ ꯑꯗꯒꯤꯗꯤ ꯊꯥꯡꯒ ꯇꯥꯒ ꯌꯥꯟꯅꯕ ꯁꯤꯒꯨꯝꯕ ꯃꯈꯜ ꯃꯈꯜꯒꯤ ꯑꯥꯔꯠꯐꯣꯝ ꯑꯁꯦ ꯑꯩꯈꯣꯏ ꯃꯅꯨꯡꯁꯤꯗ ꯂꯩ ꯑꯗꯒꯤꯗꯤ ꯆꯩ ꯆꯩ ꯍꯥꯏꯕ ꯆꯩ ꯍꯥꯏꯕꯁꯤꯗ ꯑꯩꯈꯣꯏꯅ ꯃꯩꯕꯨꯜ ꯄꯨꯜꯂꯒ ꯆꯩ ꯍꯥꯏꯕ ꯑꯩꯈꯣꯏ ꯑꯗꯨꯝ ꯎꯕ ꯐꯪꯉꯤ ꯑꯗꯒꯤ ꯑꯩꯈꯣꯏꯒꯤ ꯇꯥ ꯈꯧꯁꯥꯕꯗ ꯇꯥ ꯈꯧꯁꯥꯔꯣꯜ ꯃꯈꯜ ꯃꯈꯜ ꯃꯈꯜ ꯃꯈꯜ ꯃꯌꯥꯝ ꯑꯃ ꯂꯩꯈ꯭ꯔꯦ ꯇꯥ ꯈꯥꯎꯁꯥꯕꯒꯤꯁꯤꯁꯨ ꯑꯥꯔꯠꯐꯣꯝ ꯃꯈꯜ ꯑꯃꯅꯤ ꯀꯔꯤꯅꯣ ꯀꯃꯥꯏꯅ ꯇꯧꯒꯗꯒꯦ ꯍꯥꯏꯗ ꯍꯧꯖꯤꯛꯀꯤ ꯈꯧꯁꯥꯔꯤꯕ ꯅꯨꯄꯥ ꯑꯁꯤꯅ ꯇꯥ ꯑꯃꯒ ꯆꯨꯡ ꯑꯃꯒ ꯄꯥꯏꯔꯒ ꯇꯥꯁꯦ ꯈꯧꯁꯥꯒꯅꯤ ꯑꯗꯨꯒ ꯂꯩꯇꯦꯡ ꯍꯥꯏꯕꯁꯤꯅ ꯀꯃꯥꯏꯅ ꯇꯧꯒꯅꯤ ꯍꯥꯏꯕꯗ ꯈꯨꯠ ꯑꯅꯤꯃꯛꯁꯤꯅ ꯊꯥꯡ ꯑꯅꯤ ꯄꯥꯏꯔꯒ ꯊꯥꯡ ꯑꯁꯤꯕꯨ ꯖꯒꯣꯏ ꯁꯥꯕꯗꯧꯅ ꯂꯩꯇꯦꯡ ꯍꯥꯏꯔꯒ ꯑꯥꯔꯠꯐꯣꯝ ꯑꯁꯦ ꯄꯥꯡꯊꯣꯛꯀꯗꯣꯏꯅꯤ ꯃꯁꯤꯒꯤ ꯂꯩꯇꯦꯡ ꯑꯁꯤꯅ ꯈꯣꯡꯐꯝ ꯈꯣꯡꯐꯝ ꯑꯃ ꯆꯠꯄ ꯑꯍꯨꯝꯗ ꯆꯠꯄ ꯑꯗꯒꯤ ꯌꯣꯠꯁꯕꯤ ꯃꯈꯣꯡꯗ ꯆꯠꯄ ꯑꯗꯒꯤ ꯑꯩꯈꯣꯏꯒꯤ ꯈꯣꯡꯐꯝ ꯑꯃꯗ ꯆꯠꯄ ꯍꯥꯏꯅ ꯃꯈꯜ ꯃꯈꯜ ꯃꯈꯜ ꯃꯈꯜ ꯌꯥꯝꯅ ꯑꯥꯔꯠꯐꯣꯝꯁꯤꯗ ꯇꯝꯂꯤ ꯆꯩꯕꯤ ꯑꯩꯈꯣꯏꯒꯤ ꯊꯥꯡ ꯌꯥꯟꯅꯕꯁꯦ ꯊꯥꯡ ꯌꯥꯟꯅꯕꯁꯦ ꯆꯩꯕꯤ ꯀꯟꯅꯕ ꯍꯥꯏꯅ ꯈꯪꯅꯩ ꯑꯩꯈꯣꯏꯒꯤ ꯊꯥꯡ ꯑꯁꯦꯡꯕꯗꯤ ꯁꯤꯖꯤꯟꯅꯗꯕꯤꯗ ꯂꯤꯗ ꯑꯩꯈꯣꯏꯅ ꯁꯎꯟ ꯇꯣꯠꯁꯟꯂꯒ ꯑꯗꯨꯅ ꯊꯥꯡ ꯁꯥꯔꯒ ꯑꯩꯈꯣꯏꯒꯤ ꯃꯤ ꯊꯥꯡ ꯌꯥꯟꯅꯕꯒꯤ ꯑꯥꯔꯠꯐꯣꯝ ꯑꯁꯦ ꯑꯩꯈꯣꯏꯅ ꯆꯩꯕꯤ ꯀꯟꯅꯕ ꯍꯥꯏꯁꯤꯗ ꯇꯝꯃꯤ ꯆꯩꯕꯤ ꯀꯟꯅꯕꯁꯤꯁꯨ ꯃꯈꯜ ꯑꯅꯤ ꯊꯣꯛꯅ ꯂꯩ ꯃꯈꯜ ꯑꯅꯤꯁꯦ ꯆꯨꯡ ꯄꯥꯏꯔꯒ ꯌꯥꯟꯅꯕ ꯑꯃ ꯆꯨꯡꯒꯣꯏ ꯌꯥꯎꯗꯕꯤꯗ ꯌꯥꯟꯅꯕ ꯑꯃ ꯍꯥꯏꯔꯤꯕ ꯃꯈꯜꯁꯤꯡ ꯑꯁꯦ ꯏꯟꯗꯤꯖꯤꯅ꯭ꯌꯁ ꯃꯅꯤꯄꯨꯔꯤ ꯃꯥꯔꯁꯤꯌꯦꯜ ꯑꯥꯔꯠ ꯊꯥꯡ ꯇꯥ ꯑꯁꯤꯗ ꯌꯥꯎꯋꯤ ꯑꯗꯣ ꯃꯔꯤꯛ ꯆꯨꯝꯕ ꯅꯨꯡꯒꯤ ꯑꯣꯏꯕ ꯋꯥꯔꯤꯗꯤ ꯑꯩꯈꯣꯏꯅ ꯁꯤꯂꯦꯕꯁꯇꯁꯨ ꯃꯨꯟꯅ ꯍꯥꯞꯄꯒ ꯍꯧꯖꯤꯛ ꯇꯝꯕ ꯍꯧꯔꯦ ꯑꯗꯨꯅ ꯍꯧꯔꯛꯂꯤꯕ ꯑꯉꯥꯡꯁꯤꯡ ꯑꯁꯤꯗ ꯑꯩꯈꯣꯏꯒꯤ ꯏꯟꯗꯤꯖꯤꯅ꯭ꯌꯁ ꯑꯣꯏꯕ ꯃꯅꯤꯄꯨꯔꯤ ꯃꯥꯔꯁꯤꯌꯦꯜ ꯑꯥꯔꯠ ꯊꯥꯡ ꯇꯥꯁꯦ ꯇꯝꯕꯤꯕ ꯑꯁꯦ ꯌꯥꯝꯅ ꯃꯊꯧ ꯇꯥꯕ ꯃꯇꯝ ꯑꯃ ꯍꯥꯏꯕꯗꯨ ꯑꯣꯏꯔꯦ